ꯍꯂꯣ ꯁꯤ ꯊꯥꯡꯒꯗ ꯂꯩꯕ ꯃꯤ ꯑꯣꯏꯔꯕ꯭ꯔꯣ ꯑꯗꯨ ꯑꯩꯗꯣ ꯊꯥꯡꯒꯗ ꯂꯥꯛꯄꯅꯦꯕ ꯑꯗꯨꯗ ꯑꯩꯈꯣꯏ ꯂꯩꯕꯝ ꯈꯣꯠꯐꯝ ꯈꯔ ꯅꯪꯅ ꯍꯥꯏꯕꯤꯕ ꯌꯥꯒꯗ꯭ꯔꯣ ꯍꯣꯏ ꯃꯥꯅꯦ ꯃꯤ ꯌꯥꯝꯃꯦ ꯀꯨꯝꯃꯨꯛ ꯂꯥꯛꯑꯦ

ꯂꯣꯛꯇꯥꯛꯀꯤ ꯗꯥꯏꯔꯦꯛ ꯂꯣꯛꯇꯥꯛꯇ ꯂꯩ ꯂꯣꯛꯇꯥꯛꯀꯤ ꯉꯥ ꯂꯩꯔꯤ ꯍꯣꯔꯦꯟ ꯆꯥꯅꯕ ꯌꯥꯅꯤ ꯒꯥꯔꯤ ꯑꯥ ꯅꯨꯃꯤꯠꯁꯦ ꯑꯥ ꯈꯔ ꯑꯗꯨꯝ ꯀꯣꯏꯕ ꯂꯣꯏꯔꯀꯥꯟꯗ ꯑꯣꯏ ꯍꯜꯂꯅꯤ ꯂꯣꯏꯔꯀꯥꯟꯗ ꯑꯥ ꯑꯥ ꯍꯣꯏ ꯌꯥꯏꯌꯦ ꯑꯩꯈꯣꯏ ꯃꯤ ꯀꯨꯟꯒꯤꯅꯤꯅ ꯑꯗꯨꯝ ꯑꯥ ꯌꯥꯅꯤ ꯑꯗꯨꯝ ꯅꯪꯅ ꯐꯅꯕ ꯁꯤꯟꯕꯤꯔꯣ ꯅꯨꯃꯤꯠ ꯀꯌꯥꯅꯤꯃꯨꯛ ꯆꯪꯗꯣꯏꯅꯣ ꯑꯗꯨ ꯀꯣꯏꯕꯗ ꯂꯣꯛꯇꯥꯛꯁꯤ ꯌꯥꯝ ꯆꯥꯎꯋꯤꯗꯤ ꯍꯥꯏ ꯑꯥ ꯑꯥ ꯑꯣ ꯑꯥ ꯑꯥ ꯑꯇꯩꯗꯤ ꯇꯧꯗꯦ ꯑꯩꯗꯤ ꯈꯔ ꯇꯧꯋꯤ ꯑꯥ ꯃꯤ ꯀꯨꯟꯃꯨꯛꯅꯦ ꯌꯥꯝꯃꯦ ꯑꯥ ꯍꯣꯏ ꯌꯥꯏꯌꯦ ꯁꯥꯎꯠ ꯀꯣꯔꯤꯌꯥꯗꯒꯤ ꯂꯥꯞꯄꯤ ꯍꯣꯏ ꯑꯣ ꯑꯥ ꯑꯗꯣ ꯊꯝꯃꯒꯦ